ꯑꯩꯅ ꯈ꯭ꯋꯥꯏꯗꯒꯤ ꯄꯥꯝꯖꯕ ꯌꯦꯡꯈꯤꯕ ꯐꯤꯂꯝ ꯍꯥꯏꯔꯒꯗꯤ ꯁꯨꯍꯥꯜ ꯍꯥꯏꯔꯤꯕ ꯐꯤꯂꯝ ꯑꯗꯨꯅꯤ ꯁꯨꯍꯥꯜ ꯍꯥꯏꯔꯤꯕ ꯐꯤꯂꯝ ꯑꯁꯤ ꯃꯆꯥꯒꯤ ꯃꯃꯤꯡꯗ ꯂꯧꯔꯒ ꯊꯣꯟꯈꯤꯕꯅꯤ ꯑꯗꯨ ꯍꯦꯔꯣꯅ ꯁꯥꯂꯥꯎ ꯀꯧꯏ ꯍꯦꯔꯣꯏꯟꯅ ꯔꯨꯍꯤꯗꯥ ꯀꯧꯏ ꯃꯈꯣꯏ ꯑꯅꯤꯒꯤ ꯐꯤꯂꯝ ꯑꯁꯤꯒꯤ ꯁꯝꯂꯞꯄ ꯋꯥꯔꯤꯗꯤ ꯍꯧꯖꯤꯛꯀꯤ ꯁꯜꯂꯥꯎ ꯍꯥꯏꯔꯤꯕ ꯅꯨꯄꯥ ꯑꯁꯤ ꯃꯥ ꯑꯗꯨꯝ ꯏꯃꯨꯡ ꯃꯅꯨꯡꯒꯤ ꯑꯩꯈꯣꯏꯒꯤ ꯒꯥꯔꯤ ꯊꯧꯔꯒ ꯑꯗꯨꯝ ꯗꯥꯏꯕꯔ ꯑꯣꯏꯔꯒ ꯁꯤꯕꯥꯏꯒꯤ ꯒꯥꯔꯤ ꯊꯧꯔꯒ ꯑꯗꯨꯝꯃꯛ ꯍꯤꯡꯕ ꯄꯨꯟꯁꯤꯅꯤ ꯑꯗꯨꯒ ꯍꯦꯔꯣ ꯑꯁꯤ ꯃꯥꯒꯤ ꯃꯆꯥ ꯑꯍꯨꯝ ꯅꯨꯄꯤ ꯑꯅꯤ ꯅꯨꯄꯥ ꯑꯃ ꯑꯗꯨ ꯅꯨꯄꯥꯁꯤꯒꯤ ꯃꯆꯥ ꯑꯍꯟꯁꯤꯒꯤ ꯃꯃꯤꯡꯗ ꯂꯧꯔꯒ ꯊꯣꯟꯈꯤꯕ ꯐꯤꯂꯝꯅꯤ ꯑꯗꯣ ꯃꯈꯣꯏ ꯑꯅꯤ ꯑꯁꯤ ꯌꯥꯝꯅ ꯂꯥꯏꯔꯅ ꯅꯣꯡꯃꯒꯤ ꯒꯥꯔꯤ ꯆꯠꯂꯒ ꯑꯗꯒꯤ ꯅꯣꯡꯃꯒꯤ ꯐꯪꯉꯛꯄ ꯑꯗꯨꯒꯤ ꯈꯨꯠꯁꯨꯃꯟꯗꯨꯅ ꯑꯗꯨꯝꯃꯛ ꯏꯃꯨꯡ ꯃꯅꯨꯡ ꯄꯨꯅꯔꯝꯏ ꯑꯗꯨꯕꯨ ꯏꯃꯨꯡ ꯃꯅꯨꯡꯁꯤ ꯑꯗꯨꯝꯃꯛ ꯑꯋꯥꯠꯄ ꯑꯗꯒꯤ ꯂꯩꯇꯕꯅ ꯑꯗꯨꯝꯃꯛ ꯍꯦꯜꯂꯛꯑꯒ ꯃꯈꯣꯏ ꯑꯅꯤꯁꯤ ꯈꯠꯅꯕ ꯁꯥꯎꯅꯕ ꯑꯗꯒꯤ ꯃꯈꯣꯏ ꯑꯅꯤꯗ ꯅꯨꯡꯉꯥꯏꯅꯗꯕ ꯑꯃꯗꯤ ꯂꯩꯇ ꯂꯥꯏꯔꯕꯅ ꯃꯔꯝ ꯑꯣꯏꯔꯒ ꯃꯈꯣꯏ ꯑꯅꯤꯁꯤ ꯅꯣꯡꯃ ꯅꯣꯡꯃꯒꯤ ꯑꯗꯨꯝꯃꯛ ꯁꯥꯎꯅꯤꯡꯕ ꯑꯃꯗꯤ ꯅꯨꯡꯉꯥꯏꯇꯕꯅ ꯑꯗꯨꯝꯃꯛ ꯃꯈꯣꯏ ꯑꯅꯤꯁꯤ ꯂꯩꯔꯝꯏ ꯑꯗꯨꯒ ꯁꯜꯂꯥꯎ ꯍꯥꯏꯔꯤꯕ ꯅꯨꯄꯥ ꯑꯁꯤ ꯂꯥꯞꯈ꯭ꯔꯕ ꯑꯩꯈꯣꯏꯒꯤ ꯃꯅꯤꯄꯨꯔꯒꯤ ꯃꯅꯨꯡ ꯑꯣꯏꯔꯒꯁꯨ ꯑꯔꯥꯞꯄ ꯃꯐꯝ ꯑꯃꯗ ꯃꯍꯥꯛ ꯑꯁꯤ ꯁꯤꯕꯥꯏꯒꯤ ꯒꯥꯔꯤ ꯊꯧꯔꯦ ꯑꯗꯨꯒ ꯃꯥꯒꯤ ꯁ꯭ꯀꯨꯜꯒꯤ ꯑꯉꯥꯡꯁꯤꯡꯒꯤ ꯄꯨꯝꯅꯃꯛ ꯂꯣꯏꯅ ꯎꯔꯝꯏ ꯑꯗꯨꯒ ꯃꯈꯣꯏ ꯑꯅꯤꯃꯛ ꯃꯈꯣꯏ ꯑꯅꯤꯃꯛ ꯅꯧꯔꯤꯉꯩ ꯃꯇꯝꯗꯗꯤ ꯏꯃꯨꯡ ꯃꯅꯨꯡ ꯄꯨꯔꯝꯏ ꯏꯃꯨꯡ ꯃꯅꯨꯡ ꯑꯁꯤ ꯅꯨꯡꯁꯤꯅꯅ ꯂꯩꯃꯤꯟꯅꯔꯝꯏ ꯑꯗꯨꯕꯨ ꯃꯤꯑꯣꯏꯕ ꯍꯥꯏꯕꯁꯤ ꯑꯋꯥꯕ ꯇꯥꯗꯕ ꯑꯗꯒꯤ ꯅꯨꯡꯉꯥꯏꯔꯒ ꯑꯁꯨꯝꯃꯛ ꯂꯩꯕꯗꯤ ꯌꯥꯗꯕꯅꯤꯅ ꯃꯈꯣꯏ ꯑꯅꯤꯁꯤ ꯁꯨꯔꯤꯕ ꯅꯣꯝꯂꯤꯕ ꯊꯕꯛ ꯈꯨꯗꯤꯡꯃꯛꯁꯤ ꯑꯋꯥꯠꯄꯒꯤ ꯑꯋꯥꯠꯄꯇ ꯑꯣꯏꯔꯛꯄ ꯑꯃꯗꯤ ꯃꯆꯤꯟ ꯃꯅꯥꯎ ꯅꯨꯡꯁꯤꯅꯗꯕ ꯃꯈꯣꯏ ꯐꯦꯃꯦꯂꯤꯒꯤ ꯃꯆꯤꯟ ꯃꯅꯥꯎ ꯅꯨꯡꯁꯤꯅꯗꯕ ꯑꯗꯒꯤ ꯃꯃꯥ ꯃꯆꯥ ꯅꯨꯡꯁꯤꯅꯗꯕ ꯄꯨꯝꯅꯃꯛ ꯑꯁꯤ ꯃꯈꯣꯏ ꯏꯃꯨꯡ ꯃꯅꯨꯡꯒꯤ ꯆꯠꯅꯕꯤ ꯑꯣꯏꯔꯝꯏ ꯑꯗꯒꯤ ꯃꯌꯥꯝꯕꯅ ꯃꯅꯥꯎ ꯅꯨꯡꯁꯤꯗꯕ ꯃꯅꯥꯎꯅ ꯃꯌꯥꯝꯕ ꯅꯨꯡꯁꯤꯗꯕ ꯑꯗꯨꯒ ꯃꯥꯒꯤ ꯅꯨꯄꯤ ꯔꯨꯍꯤꯗꯥꯁꯨ ꯑꯗꯨꯝꯃꯛ ꯅꯥꯒꯟꯕ ꯌꯦꯛꯀꯟꯕ ꯑꯃꯗꯤ ꯃꯇꯝ ꯈꯨꯗꯤꯡꯃꯛꯇ ꯑꯌꯥꯝꯕꯅ ꯗꯣꯛꯇꯔꯗ ꯂꯥꯌꯦꯡꯕ ꯑꯃꯗꯤ ꯃꯥꯏꯕꯗ ꯑꯗꯨꯝꯃꯛ ꯂꯥꯏꯌꯦꯡꯉꯒ ꯃꯥꯒꯤ ꯃꯁꯥꯁꯦ ꯑꯌꯥꯝꯕꯅ ꯃꯇꯝ ꯈꯨꯗꯤꯡꯃꯛꯇ ꯂꯥꯏꯌꯦꯡꯉꯒ ꯑꯗꯨꯝꯃꯛ ꯂꯩꯔꯝꯏ ꯑꯗꯨꯕꯨ ꯏꯃꯨꯡ ꯃꯅꯨꯡꯒꯤ ꯑꯋꯥꯕꯅ ꯃꯔꯝ ꯑꯣꯏꯔꯒ ꯃꯇꯝ ꯆꯥꯅ ꯂꯥꯏꯌꯦꯡꯉꯒꯁꯨ ꯑꯗꯨꯝꯃꯛ ꯃꯥꯒꯤ ꯄꯦꯟꯗꯕ ꯅꯨꯡꯉꯥꯏꯇꯕ ꯊꯧꯗꯣꯛꯁꯤꯡ ꯑꯗꯨꯃꯛ ꯂꯩꯔꯝꯏ ꯑꯗꯨꯕꯨ ꯃꯈꯣꯏ ꯑꯅꯤ ꯑꯁꯤ ꯁꯜꯂꯥꯎ ꯍꯥꯏꯔꯤꯕꯁꯤꯅ ꯁꯦꯅꯤꯌꯔ ꯑꯣꯏꯔꯦ ꯑꯗꯒꯤ ꯃꯥꯒꯤ ꯅꯨꯄꯤ ꯔꯨꯍꯤꯗꯥꯅ ꯑꯉꯥꯡ ꯑꯣꯏꯔꯦ ꯑꯗꯨꯒ ꯃꯈꯣꯏ ꯑꯅꯤꯁꯨ ꯃꯣꯠ ꯑꯗꯨꯝꯃꯛ ꯈꯦꯠꯅꯔꯝꯏ ꯑꯗꯨꯒ ꯑꯉꯥꯡꯅ ꯍꯥꯏꯕ ꯋꯥꯈꯜꯒ ꯍꯥꯏꯗꯣꯔꯛꯄ ꯋꯥꯈꯟꯒ ꯑꯗꯒꯤ ꯑꯍꯟꯅ ꯍꯥꯏꯗꯣꯔꯛꯄ ꯋꯥꯈꯟꯒ ꯃꯥꯟꯅꯗꯕꯒꯨꯝ ꯑꯗꯨꯝꯃꯛ ꯃꯈꯣꯏ ꯑꯁꯤ ꯃꯇꯝ ꯈꯨꯗꯤꯡꯃꯛꯇ ꯈꯦꯠꯅꯕ ꯁꯥꯎꯅꯕ ꯅꯨꯡꯉꯥꯏꯅꯗꯕ ꯑꯗꯨꯝꯃꯛ ꯂꯩꯔꯝꯏ ꯑꯗꯨꯕꯨ ꯃꯥꯒꯤ ꯏꯃꯨꯡ ꯃꯅꯨꯡꯅꯁꯨ ꯃꯈꯣꯏ ꯑꯅꯤ ꯑꯁꯤꯕꯨ ꯇꯣꯉꯥꯟ ꯑꯣꯏꯅ ꯏꯟꯊꯣꯛꯄꯤꯕ ꯑꯃꯗꯤ ꯇꯣꯉꯥꯟ ꯑꯣꯏꯅ ꯊꯝꯕꯤꯕ ꯑꯃꯗꯤ ꯑꯉꯥꯡꯇ ꯑꯣꯏꯔꯒꯁꯨ ꯃꯈꯣꯏꯁꯤꯡ ꯑꯁꯤ ꯃꯥꯒꯤ ꯃꯆꯥꯁꯤꯡ ꯑꯁꯤ ꯇꯣꯉꯥꯟ ꯑꯣꯏꯅ ꯊꯝꯕꯤꯕ ꯑꯗꯨꯒ ꯑꯩꯇꯩꯒꯤ ꯃꯆꯥꯅ ꯃꯆꯥꯒꯨꯝꯅ ꯈꯟꯕ ꯑꯗꯨꯒ ꯃꯤꯆꯪ ꯃꯤꯈꯥ ꯅꯥꯏꯕ ꯑꯣꯏꯅ ꯃꯈꯣꯏꯗ ꯑꯗꯨꯝ ꯃꯈꯣꯏꯗ ꯃꯈꯣꯏꯁꯤ ꯇꯣꯉꯥꯟ ꯑꯣꯏꯅ ꯏꯟꯊꯣꯛꯄꯒꯤ ꯃꯑꯣꯡꯗ ꯑꯗꯨꯝꯃꯛ ꯂꯩꯔꯝꯏ ꯑꯗꯨꯅ ꯃꯈꯣꯏ ꯑꯅꯤ ꯑꯁꯤ ꯃꯇꯝ ꯈꯨꯗꯤꯡꯃꯛꯇ ꯃꯥꯒꯤ ꯃꯆꯦ ꯑꯃ ꯑꯅꯛꯄꯗ ꯂꯩ ꯃꯆꯦꯁꯤꯅ ꯑꯌꯥꯝꯕ ꯃꯇꯦꯡ ꯄꯥꯡꯉꯤ ꯃꯆꯦꯗꯨꯅ ꯑꯅꯥꯕꯒꯤ ꯑꯌꯦꯛꯄꯒꯤ ꯈꯨꯗꯤꯡꯃꯛ ꯆꯠꯂ ꯆꯠꯂꯒ ꯑꯌꯥꯝꯕꯅ ꯃꯇꯦꯡ